ꯑꯩꯒꯤ ꯋꯥꯈꯜꯂꯣꯟꯗꯤ ꯑꯩꯈꯣꯏ ꯑꯩꯁꯦ ꯈ꯭ꯔꯤꯁꯇꯤꯌꯥꯟ ꯑꯃ ꯑꯣꯏꯅ ꯑꯩꯒꯤ ꯑꯩꯉꯣꯟꯗ ꯄꯣꯖꯤꯇꯤꯐ ꯏꯝꯄꯦꯛ ꯍꯥꯏꯕꯗꯤ ꯀꯔꯤꯔꯥ ꯍꯥꯏꯔꯒ ꯈ꯭ꯔꯤꯁꯇꯤꯌꯥꯟ ꯑꯃ ꯑꯣꯏꯅ ꯄꯣꯛꯂꯨꯕ ꯀꯥꯟꯗ ꯈ꯭ꯔꯤꯁꯇꯤꯌꯥꯟꯗꯁꯨ ꯇꯤꯆꯤꯡꯁꯦ ꯃꯣꯏꯒꯤ ꯇꯤꯆꯤꯡꯒꯤ ꯃꯇꯨꯡ ꯏꯟꯅ ꯑꯐ ꯑꯐꯕ ꯇꯤꯆꯤꯡ ꯌꯥꯝ ꯂꯩꯌꯦ ꯀꯔꯤꯒꯤꯔ ꯍꯥꯏꯔꯒ ꯂꯥꯏꯔꯕꯁꯤꯡꯕꯨ ꯅꯨꯡꯁꯤꯌꯨ ꯄꯥꯞ ꯆꯦꯟꯕꯁꯤꯡꯕꯨ ꯅꯨꯡꯁꯤꯌꯨ ꯑꯃꯁꯨꯡ ꯅꯪꯕꯨ ꯅꯪꯒꯤ ꯌꯦꯛꯅꯕꯁꯤꯡꯕꯨ ꯅꯨꯡꯁꯤꯌꯨ ꯍꯥꯏꯕꯁꯦ ꯌꯥꯝ ꯑꯐꯕ ꯄꯣꯖꯤꯇꯤꯐ ꯏꯝꯄꯦꯛ ꯑꯃꯅꯤ ꯍꯥꯏꯅ ꯈꯜꯂꯦ ꯑꯗꯨꯒ ꯅꯦꯒꯦꯇꯤꯐ ꯏꯝꯄꯦꯛ ꯍꯥꯏ ꯍꯥꯏꯔꯒ ꯑꯩꯈꯣꯏꯅ ꯏꯟꯁꯇꯤꯠ ꯑꯣꯐ ꯑꯩꯈꯣꯏ ꯑꯃꯒ ꯑꯃ ꯅꯨꯡꯁꯤꯅꯧ ꯍꯥꯏ ꯍꯥꯏꯔꯒ ꯀꯣ ꯅꯨꯡꯁꯤꯕ ꯉꯝꯗꯅ ꯌꯥꯝꯅ ꯌꯦꯛꯅꯔꯒ ꯂꯩꯕꯁꯤꯡꯁꯨ ꯑꯩꯈꯣꯏ ꯁꯣꯁꯥꯏꯇꯤꯁꯤꯗ ꯂꯩꯇꯕ ꯅꯠꯇꯦ ꯑꯗꯨꯅ ꯃꯌꯥꯝ ꯂꯩꯌꯦ ꯔꯤꯂꯤꯖꯟ ꯈ꯭ꯔꯤꯁꯇꯤꯌꯥꯟꯅꯤꯇꯤ ꯑꯃ ꯑꯣꯏꯅ ꯑꯣꯏꯅ ꯌꯨ ꯊꯛꯄ ꯀꯌꯥ ꯅꯤꯁꯥ ꯆꯥꯕ ꯀꯌꯥ ꯌꯥꯝꯅ ꯃꯤ ꯍꯥꯠꯄ ꯀꯌꯥ ꯍꯨꯔꯥꯟ ꯆꯤꯟꯊꯤ ꯀꯌꯥ ꯂꯩꯌꯦ ꯑꯗꯨꯅ ꯌꯥꯔꯒꯗꯤ ꯑꯁꯤꯒꯨꯝꯕꯁꯨ ꯇꯧꯗꯕꯤꯗ ꯑꯐꯕ ꯂꯝꯕꯤꯔꯣꯝꯗ ꯄꯨꯟꯁꯤ ꯄꯨꯟꯁꯤ ꯁꯥꯡꯅ ꯁꯥꯡꯅꯉꯥꯏꯒꯤꯗꯃꯛꯇ ꯑꯃꯁꯨꯡ ꯑꯩꯈꯣꯏ ꯁꯔꯒ ꯂꯩꯕꯥꯛ ꯌꯧꯅꯕꯒꯤꯗꯃꯛꯇ ꯂꯣꯏꯅꯃꯛꯇ ꯑꯩꯈꯣꯏꯁꯦ ꯃꯦꯟꯇꯦꯜꯂꯤ ꯐꯤꯖꯤꯀꯦꯜꯂꯤ ꯏꯁꯄꯤꯔꯤꯆ꯭ꯋꯦꯜꯂꯤ ꯐꯤꯠ ꯑꯣꯏꯅ ꯂꯩꯕ ꯏꯁꯣꯔꯒꯤ ꯏꯁꯣꯔꯅ ꯍꯥꯏꯕ ꯑꯃꯁꯨꯡ ꯕꯥꯏꯕꯜꯅ ꯍꯥꯏꯕꯁꯤ ꯐꯖꯅ ꯑꯩꯈꯣꯏ ꯏꯜꯂꯕꯗꯤ ꯑꯩꯈꯣꯏꯁꯦ ꯄꯨꯟꯁꯤꯗ ꯅꯨꯡꯉꯥꯏꯕ ꯍꯥꯏꯕꯁꯨ ꯐꯪꯉꯦ